ꯍꯂꯣ ꯍꯥꯎ ꯉꯥ ꯍꯦꯟꯇꯥꯛꯇꯨꯗꯤ ꯐꯖꯅ ꯆꯥꯝꯊꯣꯛꯂꯒ ꯐꯧꯔꯒ ꯁꯨꯒꯗꯕꯅꯤꯅꯦ

ꯎꯝ ꯎꯝ ꯎꯝ ꯎꯝ ꯃꯆꯥꯗꯣ ꯃꯆꯥꯗꯣ ꯕꯖꯥꯔꯗꯒꯤ ꯂꯧꯔꯒ ꯑꯗꯨꯃꯥꯏꯅ ꯆꯥꯝꯂꯒ ꯐꯧꯔꯒ ꯁꯨꯕꯅꯦ ꯑꯩꯈꯣꯏꯗꯤ ꯁꯨꯝꯕꯟꯗꯒꯤ ꯎꯝ ꯑꯗꯨꯗ ꯁꯨꯗ꯭ꯔꯗꯤ ꯑꯅꯞꯄ ꯂꯩꯔꯣꯏ ꯍꯥꯏꯕ ꯑꯗꯨ ꯒ꯭ꯔꯥꯏꯟꯗꯔꯒꯤꯗꯨꯗꯤ ꯄꯥꯎꯗꯔꯉꯥꯛꯇ ꯑꯣꯟꯈ꯭ꯔꯅꯤ ꯍꯥꯏꯕ ꯎꯝ ꯉꯥꯗꯣ ꯏꯁꯤꯡ ꯏꯁꯤꯡ ꯁꯧꯍꯜꯂꯒ ꯏꯁꯤꯡ ꯑꯁꯥꯕꯗꯨꯅ ꯍꯩꯖꯤꯜ ꯍꯩꯖꯤꯜꯂꯒ ꯑꯗꯨꯝ ꯁꯨꯕ ꯁꯨꯔꯒ ꯑꯗꯨꯝ ꯆꯥꯡꯗꯣ ꯌꯦꯡꯂꯒ ꯏꯁꯤꯡ ꯍꯩꯖꯤꯜꯂꯒ ꯁꯨꯕꯅꯦ ꯁꯨꯔꯒ ꯑꯗꯨꯝ ꯃꯄꯪ ꯑꯣꯏꯍꯜꯂꯒ ꯌꯣꯝꯕꯅꯦ ꯍꯥꯏꯕ ꯑꯗꯣ ꯀꯅꯥꯒꯨꯝꯕꯅꯗꯤ ꯑꯗꯨꯝ ꯍꯞꯇꯥꯒꯤ ꯃꯇꯨꯡꯗ ꯑꯗꯨꯝ ꯆꯥꯏꯌꯦ ꯍꯞꯇꯥꯒꯤ ꯃꯇꯨꯡꯗꯗꯤ ꯑꯗꯨꯝ ꯆꯥꯕ ꯌꯥꯔꯅꯤ ꯅꯪ ꯁꯨꯅꯤꯡꯕ꯭ꯔꯣ ꯍꯣꯏ ꯃꯩꯗ ꯌꯣꯝꯂꯒ ꯂꯥꯅ ꯌꯣꯝꯂꯒ ꯃꯩꯗ ꯃꯩ ꯃꯊꯛꯇ ꯑꯗꯨꯝ ꯊꯝꯖꯤꯟꯂꯒ ꯑꯗꯨꯝ ꯍꯞꯇꯥꯒꯤ ꯃꯇꯨꯡꯗꯗꯤ ꯑꯗꯨꯝ ꯆꯥꯕ ꯌꯥꯔꯅꯤ